ꯍꯂꯣ ꯚꯥꯏ ꯑꯩ ꯅꯪꯉꯣꯟꯗ ꯀꯩꯅꯣꯝꯇ ꯍꯪꯒꯦ ꯇꯧꯕꯅꯦ ꯑꯩ ꯉꯔꯥꯡ ꯊꯣꯛꯂꯛꯑꯦꯕꯀꯣ ꯑꯗ ꯑꯩꯁꯦ ꯍꯌꯦꯡꯁꯦ ꯀꯩꯅꯣꯗ ꯆꯠꯅꯤꯡꯕ ꯀꯪꯂꯥꯗ ꯑꯗꯣ ꯀꯦꯞ ꯁꯔꯚꯤꯁ ꯑꯃ ꯑꯣꯔꯗꯔ ꯇꯧꯒꯦ ꯇꯧꯕꯅꯦꯕ ꯅꯪꯁꯨ ꯑꯃꯨꯛ ꯃꯄꯥꯟꯗ ꯂꯩ ꯂꯩꯔꯝꯃꯦ ꯑꯩ ꯅꯪꯉꯣꯟꯗ ꯍꯥꯏꯒꯦ ꯇꯧꯔꯒ ꯑꯗ ꯅꯪ ꯁ꯭ꯋꯥꯏꯗꯒꯤ ꯈꯔ ꯐꯕ ꯀꯦꯞ ꯁꯔꯚꯤꯁꯀꯨꯝꯕ ꯈꯔ ꯍꯥꯏꯕ ꯌꯥꯒꯗ꯭ꯔꯣ ꯍꯥꯏꯕꯗꯤ ꯂꯥꯏꯛ ꯑꯩ ꯉꯁꯥꯏ ꯑꯣꯟꯂꯥꯏꯟꯗ ꯁꯨꯝ ꯊꯤꯕꯗ ꯂꯝꯖꯤꯡꯕ ꯊꯣꯛꯂꯛꯏ ꯑꯗꯒꯤ ꯇ꯭ꯔꯨ ꯕ꯭ꯂꯨ ꯑꯗꯒꯤ ꯑꯃꯗꯣ ꯀꯩꯅꯣꯗꯤ ꯀꯥꯎꯈ꯭ꯔꯦꯕꯀꯣ ꯑꯗꯣ ꯑꯗꯣ ꯈ꯭ꯋꯥꯏꯗꯩ ꯐꯒꯗꯕ ꯑꯃꯗꯣ ꯅꯪꯅ ꯈꯤꯇꯪ ꯍꯥꯏꯕꯤꯔꯛꯑꯒ ꯑꯩꯉꯣꯟꯗ ꯑꯝꯇ ꯐꯣꯟ ꯇꯧꯔꯛꯀꯦꯔꯥ